ꯑꯩꯅ ꯉꯁꯥꯏ ꯑꯣꯔꯗ꯭ꯔ ꯇꯧꯈꯤꯕ ꯑꯆꯥ ꯑꯊꯛꯁꯤꯡ ꯑꯗꯨ ꯍꯜꯂꯒ ꯑꯃꯨꯛꯀ ꯑꯣꯔꯗ꯭ꯔ ꯇꯧꯒꯦ ꯇꯧꯕꯅꯤ ꯌꯥꯝ ꯍꯥꯎꯈ꯭ꯔꯦ ꯑꯗꯨꯝ ꯇꯣꯏꯅ ꯆꯥꯕ ꯂꯥꯛꯄꯅꯤꯅ ꯈꯪꯕꯨꯗꯤ ꯈꯪꯉꯝꯒꯅꯤ ꯑꯗꯣ ꯑꯥꯏꯇꯦꯝꯁꯤꯡꯗꯨ ꯑꯩ ꯍꯜꯂꯒ ꯁꯣꯏꯗꯅ ꯑꯃꯨꯛꯇꯪꯒ ꯍꯥꯏꯖꯔꯛꯀꯦ ꯍꯣꯠ ꯆꯣꯛꯀꯟ ꯋꯤꯡꯁ ꯐꯣꯔ ꯄꯤꯁ ꯍꯣꯠ ꯑꯦꯟ ꯈ꯭ꯔꯤꯁꯄꯤ ꯆꯤꯛꯀꯟ ꯐꯣꯔ ꯄꯤꯁ ꯄꯦꯔꯤ ꯄꯦꯔꯤ ꯆꯤꯛꯀꯟ ꯏꯁꯇ꯭ꯔꯤꯞ ꯁꯤꯛꯁ ꯄꯤꯁ ꯆꯤꯛꯀꯟ ꯖꯤꯡꯒ꯭ꯔ ꯕ꯭ꯔꯒ꯭ꯔ ꯋꯥꯟ ꯄꯤꯁ ꯄꯦꯞꯁꯤ ꯐꯣꯔ ꯑꯗꯨꯒ ꯐꯖꯅ ꯄꯦꯛꯀꯤꯡ ꯇꯧꯕꯤꯔꯛꯑꯣ ꯌꯨꯝꯗ ꯄꯨꯔꯒꯦ ꯏꯪꯗꯅꯕ ꯐꯖꯅ ꯄꯦꯛꯀꯤꯡ ꯇꯧꯕꯤꯔꯛꯑꯣ ꯈꯔꯁꯨ ꯊꯨꯕꯤꯔꯛꯑꯣ